ꯎꯝ ꯍꯜꯂꯣ ꯑꯣꯖꯥ ꯅꯠꯇ꯭ꯔꯣ ꯑꯗꯨ ꯍꯪꯒꯦ ꯇꯧꯅꯦ ꯁꯥꯔ ꯑꯁꯣꯛ ꯅꯠꯇ꯭ꯔꯣ ꯆꯨꯔꯥꯆꯥꯟꯄꯨꯔꯒꯤꯗꯣ ꯇꯤꯛꯀꯦꯠ ꯄꯩꯁꯥꯗꯣ ꯆꯨꯔꯥꯆꯥꯟꯄꯨꯔꯒꯤꯗꯨ ꯈꯪꯗ꯭ꯔꯤꯌꯦ ꯑꯩꯈꯣꯏꯗꯤ ꯅꯣꯏꯅ ꯁꯤꯟꯕꯗꯣ ꯑꯗꯨꯗꯨꯅꯦ ꯄꯩꯁꯥꯗꯨ ꯏꯃꯥꯟꯅꯕ ꯈꯔ ꯑꯃꯁꯨ ꯌꯥꯎꯒꯦꯅ ꯍꯥꯏꯔꯤꯕꯀꯣ ꯑꯗꯨ ꯆꯨꯔꯆꯥꯟꯄꯨꯔꯗ ꯅꯠꯇ꯭ꯔꯣ ꯆꯠꯇꯣꯏꯁꯦ ꯑꯗꯨ ꯃꯤ ꯀꯌꯥ ꯀꯌꯥ ꯑꯣꯏꯗꯣꯔꯤꯃꯣ ꯃꯤ ꯑꯃꯒꯤ ꯇꯤꯀꯦꯠꯁꯦ ꯂꯦꯛꯄꯤ ꯅꯠꯇꯦ ꯍꯜꯂꯛꯄꯤꯅꯦꯕꯀꯣ

ꯅꯨꯄꯤ ꯑꯉꯥꯡ ꯌꯥꯎꯕ꯭ꯔꯣ ꯌꯥꯎꯋꯦ ꯒꯥꯔꯤ ꯕꯁ ꯑꯍꯨꯝ ꯃꯔꯤꯅ ꯃꯤ ꯑꯗꯨꯗꯤ ꯃꯤ ꯑꯩꯈꯣꯏꯒꯤ ꯇꯔꯨꯛ ꯌꯥꯒꯗ꯭ꯔꯣ ꯌꯥꯅꯤꯌꯦ ꯄꯩꯁꯥ ꯆꯥꯃꯔꯤ ꯌꯥꯡꯈꯩꯗ ꯂꯦꯞꯄꯦꯕꯀꯣ

ꯑꯗꯨꯗꯤ ꯆꯠꯂ ꯃꯐꯝꯁꯤ ꯅꯣꯏꯅ ꯑꯩꯈꯣꯏꯗꯤ ꯈꯪꯕꯗꯨ ꯄꯥꯛ ꯆꯠꯄꯁꯨ ꯅꯠꯇꯦ ꯑꯗꯨꯅꯅꯤꯗ ꯌꯦꯡꯗ꯭ꯔꯤ ꯀꯣꯂꯦꯖꯇꯩꯗꯤ ꯀꯥꯗ꯭ꯔꯦ ꯑꯗꯨꯅꯅꯤ ꯎꯝ ꯎꯝ ꯑꯣ ꯑꯗꯨꯗꯤ ꯃꯐꯝꯗꯤ ꯑꯥ ꯀꯔꯝ ꯀꯔꯝꯕ ꯆꯠꯇꯣꯏꯕ ꯍꯥꯏꯗꯤ ꯆꯨꯔꯥꯆꯥꯟꯄꯨꯔ ꯃꯅꯨꯡꯗ ꯑꯗꯨꯝ ꯄꯤꯛꯅꯤꯛꯀꯤ ꯇꯥꯏꯞꯇ ꯑꯗꯨꯒꯤ ꯋꯥꯅꯤꯅꯦꯀꯣ ꯑꯗꯨꯗꯤ ꯍꯣꯏ ꯑꯗꯨꯃꯥꯏꯅ ꯇꯧꯔꯒ ꯏꯃꯥꯟꯅꯕꯗꯨ ꯁꯤꯡꯗꯁꯨ ꯑꯩ ꯄꯥꯎꯗꯨ ꯐꯥꯎꯔꯒꯦ ꯁꯤꯅꯤ ꯁꯤꯅꯤꯗꯨ ꯑꯗꯨꯗꯨꯒ ꯎꯝ ꯎꯝ ꯈꯟꯅꯔꯣ ꯑꯗꯨ ꯎꯝ ꯎꯝ ꯌꯥꯔꯗꯤ ꯃꯐꯝꯗꯣ ꯑꯅꯤꯃꯨꯛ ꯆꯠꯄ ꯄꯩꯁꯥꯁꯨ ꯈꯤꯇꯪ ꯍꯥꯞꯀꯠꯂꯁꯨ ꯑꯩꯅ ꯍꯥꯏꯕꯗꯤ ꯃꯐꯝ ꯑꯃꯈꯛ ꯆꯠꯄꯗꯨꯗꯤ ꯑꯗꯨꯕꯨꯗꯤ ꯆꯨꯝꯃꯦ ꯃꯥꯅꯤ ꯃꯥꯅꯤ ꯃꯤ ꯌꯥꯝꯕꯅꯤꯅꯀꯣ ꯕꯁ ꯑꯍꯨꯝ ꯑꯣꯏꯔꯗꯤ ꯌꯥꯝꯃꯦꯕ

ꯍꯣꯏ ꯍꯣꯏ ꯌꯥꯔꯦ ꯌꯥꯔꯦ ꯀꯩꯗꯧꯁꯤ ꯍꯌꯦꯡꯅꯦ ꯑꯩ ꯇꯧꯔꯛꯂꯒꯦ ꯑꯗꯨꯗꯤ ꯉꯟꯅꯀꯣ ꯎꯝ ꯎꯝ ꯎꯝ